ꯁꯥꯟꯅ ꯈꯣꯠꯅꯕ ꯍꯥꯏꯕꯁꯤ ꯃꯤꯑꯣꯏꯕꯗ ꯇꯧꯗ꯭ꯔꯕ ꯌꯥꯗ꯭ꯔꯕ ꯄꯣꯠꯁꯛ ꯑꯃꯒꯨꯝꯕꯅꯦ ꯀꯔꯤꯒꯨꯝꯕ ꯑꯩꯅ ꯁꯥꯟꯅꯕ ꯑꯁꯤ ꯃꯄꯨꯡ ꯐꯥꯅ ꯁꯥꯟꯅꯕ ꯇꯥꯔꯕꯗꯤ ꯑꯩꯒꯤ ꯍꯛꯆꯥꯡꯗ ꯑꯐꯕ ꯍꯦꯜꯗꯤ ꯑꯦꯟ ꯋꯦꯜꯗꯤ ꯑꯣꯏꯍꯟꯒꯅꯤ ꯀꯔꯤꯒꯨꯝꯕ ꯑꯩꯅ ꯁꯥꯟꯅꯅꯤꯡꯉꯦ ꯍꯥꯏꯗꯅ ꯁꯝ ꯑꯦꯛꯖꯥꯝꯄꯜ ꯑꯣꯏꯅ ꯐꯨꯠꯕꯣꯜ ꯁꯥꯟꯅꯔꯦ ꯈꯜꯂꯁꯤꯅꯦ ꯐꯨꯠꯕꯣꯜ ꯑꯁꯤ ꯁꯥꯟꯅꯕ ꯃꯇꯝꯗ ꯑꯩ ꯆꯦꯟꯗꯕ ꯌꯥꯗꯦ ꯑꯩꯅ ꯆꯦꯟꯕ ꯃꯇꯝꯗ ꯑꯩꯒꯤ ꯅꯣꯡꯃꯒꯤ ꯁ꯭ꯄꯤꯠ ꯍꯦꯟꯒꯠꯄ꯭ꯔꯅ ꯌꯦꯡꯒꯅꯤ ꯕꯣꯜꯁꯤ ꯀꯥꯎꯔ ꯀꯥꯎꯔꯒ ꯆꯦꯟꯒꯅꯤ ꯀꯔꯤꯒꯨꯝꯕ ꯑꯩꯅ ꯁ꯭ꯄꯤꯠ ꯍꯦꯟꯒꯠꯇ꯭ꯔꯗꯤ ꯑꯗꯨꯒꯤ ꯁ꯭ꯄꯤꯠ ꯑꯗꯨ ꯌꯧꯅꯕꯒꯤꯗꯃꯛꯇ ꯑꯩꯒꯤ ꯑꯦꯝ ꯑꯃꯒꯤ ꯃꯇꯨꯡꯗ ꯆꯦꯟꯅꯕ ꯍꯣꯠꯅꯒꯅꯤ ꯀꯔꯤꯒꯨꯝꯕ ꯑꯩꯅ ꯑꯗꯨ ꯇꯧꯔꯨꯔꯕ ꯃꯇꯨꯡꯗ ꯑꯩꯅ ꯀꯣꯁ ꯑꯃꯒꯤ ꯃꯈꯥꯗ ꯆꯠꯂꯒ ꯑꯩꯁꯦ ꯐꯨꯠꯕꯣꯜ ꯀꯥꯎꯅꯤꯡꯉꯦ ꯍꯥꯏꯗꯨꯅ ꯖꯣꯏꯟ ꯇꯧꯔꯒ ꯐꯨꯠꯕꯣꯜ ꯃꯁꯥꯟꯅ ꯑꯁꯤ ꯁꯥꯟꯅꯒꯅꯤ ꯀꯔꯤꯒꯨꯝꯕ ꯐꯨꯠꯕꯣꯜ ꯑꯁꯤꯒꯤ ꯐꯤꯜꯗ ꯊꯣꯛꯑꯒ ꯇ꯭ꯔꯦꯟꯅꯤꯡ ꯇꯧꯕ ꯃꯇꯝꯗ ꯀꯣꯁ ꯑꯗꯨꯅ ꯆꯦꯜꯂꯨ ꯍꯥꯏꯔꯛꯀꯅꯤ ꯑꯩꯅ ꯆꯦꯟꯒꯅꯤ ꯆꯦꯜꯂ ꯃꯇꯨꯡꯗ ꯑꯩꯒꯤ ꯍꯥꯟꯅ ꯂꯩꯔꯝꯃꯤꯕ ꯁ꯭ꯄꯤꯠ ꯑꯗꯨꯗꯒꯤ ꯍꯦꯟꯒꯠꯄ꯭ꯔꯅ ꯌꯦꯡꯒꯅꯤ ꯀꯩꯒꯨꯝꯕ ꯍꯦꯟꯒꯠꯇ꯭ꯔ ꯍꯦꯟꯒꯠꯅꯕ ꯍꯣꯠꯅꯒꯅꯤ ꯀꯔꯤꯒꯨꯝꯕ ꯑꯩꯅ ꯇꯧꯔꯤꯕ ꯑꯦꯛꯇꯤꯚꯤꯇꯤꯁꯁꯤꯡ ꯑꯗꯨꯗ ꯄꯥꯝꯕ ꯊꯣꯛꯄ ꯇꯥꯔꯕꯗꯤ ꯑꯗꯨ ꯄꯥꯝꯕ ꯊꯣꯛꯄ ꯇꯥꯔꯕꯗꯤ ꯃꯤꯌꯥꯝꯅ ꯑꯩꯕꯨ ꯑꯄꯥꯝꯕ ꯍꯥꯏꯗꯨ ꯑꯣꯏꯔꯛꯀꯅꯤ ꯀꯔꯤꯒꯨꯝꯕ ꯃꯁꯥꯟꯅ ꯑꯁꯤꯅ ꯑꯩꯕꯨ ꯐꯥꯎꯅꯕꯒꯤ ꯃꯩꯆꯥꯛꯁꯨ ꯑꯣꯏꯔꯛꯄ ꯌꯥꯏ ꯑꯩꯅ ꯐꯨꯠꯕꯣꯜ ꯑꯁꯤ ꯁꯥꯟꯅꯔꯦ ꯍꯥꯏꯗꯨꯅ ꯑꯩꯅ ꯇꯧꯒꯗꯕ ꯏꯊꯧꯁꯤꯡꯁꯦ ꯑꯌꯨꯛ ꯉꯟꯇꯥ ꯍꯧꯒꯠꯂꯅꯤ ꯃꯆꯪ ꯇꯥꯕ ꯆꯤꯟꯖꯥꯛ ꯆꯥꯒꯅꯤ ꯃꯔꯨꯑꯣꯏꯕ ꯅꯤꯁꯥ ꯄꯁꯥ ꯆꯥꯔꯣꯏ ꯀꯩꯒꯨꯝꯕ ꯍꯛꯆꯥꯡꯒꯤ ꯏꯟꯐꯦꯛꯁꯟ ꯑꯣꯏꯒꯗꯕꯁꯤꯡꯗꯣ ꯑꯩꯅ ꯁꯤꯖꯤꯟꯅꯔꯣꯏ ꯀꯔꯤꯒꯨꯝꯕ ꯑꯩꯅ ꯐꯨꯠꯕꯣꯜ ꯑꯁꯤ ꯁꯥꯟꯅꯔ ꯃꯇꯨꯡꯗ ꯇ꯭ꯔꯥꯏꯜꯒꯤ ꯀꯧꯔꯛꯑꯦ ꯈꯜꯂꯁꯤ ꯇ꯭ꯔꯥꯏꯜ ꯑꯗꯨꯗ ꯀꯥꯎꯕ ꯆꯠꯀꯅꯤ ꯇ꯭ꯔꯥꯏꯜ ꯑꯗꯨꯗ ꯀꯔꯤꯒꯨꯝꯕ ꯁꯦꯂꯦꯛꯁꯟ ꯐꯪꯉꯛꯇꯅ ꯁ꯭ꯇꯦꯠ ꯂꯦꯚꯦꯜꯐꯥꯎ ꯀꯥꯎ ꯉꯝꯃꯗꯤ ꯁ꯭ꯇꯦꯠ ꯂꯦꯚꯦꯜ ꯑꯗꯨꯗꯒꯤ ꯅꯦꯁꯅꯦꯜ ꯂꯦꯚꯦꯜ ꯀꯥꯎꯕ ꯉꯝꯅꯕ ꯍꯣꯠꯅꯒꯅꯤ ꯀꯔꯤꯒꯨꯝꯕ ꯅꯦꯁꯅꯦꯜ ꯂꯦꯚꯦꯜ ꯀꯥꯎꯕ ꯐꯪꯉꯒꯗꯤ ꯀꯔꯤꯒꯨꯝꯕ ꯑꯗꯨꯗꯒꯤ ꯑꯩꯕꯨ ꯈꯪꯒꯠꯂꯒ ꯏꯟꯇꯔꯅꯦꯁꯅꯦꯜꯒꯤ ꯊꯥꯛꯇ ꯌꯧꯔꯛꯑꯒꯗꯤ ꯑꯗꯨꯛꯀꯤ ꯃꯇꯤꯛ ꯑꯩꯒꯤ ꯍꯔꯥꯎꯖꯕ ꯍꯥꯏꯗꯣ ꯑꯣꯏꯒꯅꯤ ꯍꯥꯏꯗꯤ ꯃꯁꯥꯟꯅ ꯑꯗꯨꯅ ꯑꯩꯉꯣꯟꯗ ꯀꯥꯟꯅꯕ ꯄꯤꯔꯤꯁꯦ ꯑꯗꯨꯐꯥꯎꯒꯤ ꯀꯥꯟꯅꯕ ꯄꯤ ꯍꯥꯏꯁꯦ ꯑꯩꯅ ꯃꯤꯌꯥꯝꯗ ꯎꯠꯀꯅꯤ ꯀꯔꯤꯒꯨꯝꯕ ꯑꯩꯒꯤ ꯁ꯭ꯄꯣꯔꯠ ꯑꯁꯤ ꯁꯥꯟꯅꯕꯁꯤꯗ ꯗꯤꯁꯤꯄ꯭ꯂꯤꯟ ꯃꯦꯟꯅꯔ ꯍꯥꯏꯗꯤ ꯋꯥꯉꯥꯡ ꯁꯉꯥꯡ ꯊꯛꯁꯤ ꯈꯁꯤ ꯁꯤꯁꯤꯡꯁꯦ ꯂꯣꯏꯅ ꯇꯝꯖꯅꯤꯡꯉꯥꯏ ꯃꯊꯧ ꯑꯩꯅ ꯃꯔꯝ ꯑꯣꯏꯔꯒ ꯃꯤꯌꯥꯝꯗꯁꯨ ꯇꯝꯅꯉꯥꯏꯒꯤ ꯃꯊꯧ ꯑꯣꯏ